ꯂꯧ ꯎꯕꯁꯤꯡꯅ ꯌꯥꯝꯅ ꯇꯣꯏꯅ ꯊꯥꯅꯗꯕ ꯑꯗꯨꯕꯨ ꯁꯦꯟꯊꯣꯛꯇꯤ ꯌꯥꯝꯅ ꯂꯩꯕ ꯃꯍꯩ ꯃꯔꯣꯡ ꯑꯁꯦ ꯆꯥꯛꯍꯥꯎꯅꯤ ꯍꯥꯏꯅ ꯂꯧꯖꯅꯤꯡꯉꯤ ꯃꯔꯝꯗꯤ ꯆꯥꯛꯍꯥꯎꯒꯤ ꯄ꯭ꯔꯗꯛꯁꯤꯡꯁꯦ ꯑꯁꯨꯛꯀꯤ ꯃꯇꯤꯛ ꯌꯥꯝꯃꯦ ꯃꯅꯤꯄꯨꯔꯗ ꯎꯁꯣꯞ ꯇꯧꯕ ꯃꯔꯝꯗꯒꯤ ꯆꯥꯛ ꯆꯥ ꯍꯩꯖꯅꯕ ꯇꯧꯕ ꯃꯔꯝꯗ ꯆꯥꯛ ꯑꯣꯏꯅ ꯊꯣꯡꯂꯒ ꯆꯥꯕ ꯈꯦꯔ ꯑꯣꯏꯅ ꯍꯧꯔꯒ ꯆꯥꯕ ꯑꯗꯨꯒ ꯃꯁꯤ ꯑꯉꯥꯡꯗꯒꯤꯅ ꯑꯍꯜ ꯐꯥꯎꯕꯗ ꯑꯁꯨꯝ ꯄꯥꯝꯅ ꯆꯥꯅꯩ ꯇꯜ ꯑꯣꯏꯅ ꯍꯧꯔꯒꯁꯨ ꯌꯥꯝꯗꯒꯤ ꯍꯧꯕ ꯇꯜꯕꯨꯗꯤ ꯆꯥꯛꯍꯥꯎꯗꯒꯤ ꯍꯧꯕ ꯇꯜꯁꯤꯅ ꯍꯦꯟꯅ ꯄꯥꯝꯅ ꯆꯥꯅꯩ ꯃꯔꯝꯗꯤ ꯀꯩꯒꯤꯅꯣ ꯍꯥꯏꯕꯗ ꯃꯉꯣꯟꯗ ꯊꯣꯠ ꯊꯣꯠ ꯂꯥꯎꯕ ꯑꯗꯒꯤꯗꯤ ꯑꯩꯈꯣꯏꯗꯗꯤ ꯄꯨꯛ ꯈꯥꯡꯕ ꯑꯗꯨꯒꯨꯝꯕ ꯑꯣꯏ ꯑꯗꯨꯒ ꯑꯇꯣꯞꯄ ꯏꯁꯇꯦꯠꯁꯤꯡꯗ ꯑꯦꯛꯁꯄꯣꯔꯠ ꯇꯧꯕꯒꯤ ꯈꯨꯗꯣꯡ ꯆꯥꯕ ꯐꯪꯉꯤ ꯑꯇꯣꯞꯄ ꯏꯁꯇꯦꯠꯀꯤ ꯃꯤꯑꯣꯏꯁꯤꯡꯅ ꯑꯁꯨꯛꯀꯤ ꯃꯇꯤꯛ ꯄꯥꯝꯅ ꯂꯩꯔꯤ ꯑꯗꯨꯒ ꯑꯇꯣꯞꯄ ꯄ꯭ꯔꯗꯛꯁꯤꯡꯗꯒꯤ ꯐꯤꯐꯇꯤ ꯄꯥꯔꯁꯦꯟ ꯍꯦꯟꯅ ꯄ꯭ꯔꯣꯐꯤꯠ ꯂꯩ ꯑꯗꯨꯗꯨꯅ ꯃꯁꯤꯒꯤ ꯄꯣꯠꯁꯦ ꯂꯧ ꯎꯕꯁꯤꯡꯅ ꯍꯦꯟꯅ ꯊꯥꯅꯤꯡꯅꯕꯒꯤꯗꯃꯛꯇ ꯃꯅꯤꯄꯨꯔꯗ ꯃꯥꯔꯀꯦꯇꯤꯡ ꯂꯩꯍꯟꯕ ꯑꯗꯒꯤꯗꯤ ꯒꯣꯔꯃꯦꯟꯅ ꯑꯣꯏꯇꯔꯒꯁꯨ ꯂꯧ ꯎꯕꯁꯤꯡꯁꯤꯗ ꯆꯥꯛꯍꯥꯎ ꯊꯥꯅꯕꯒꯤ ꯊꯥꯈꯤꯕ ꯃꯇꯝꯗ ꯆꯪꯈꯤꯕ ꯄꯩꯁꯥꯁꯤꯡꯗꯣ ꯈꯤꯇꯪꯗ ꯑꯣꯏꯇꯥꯔꯒꯁꯨ ꯒꯣꯔꯃꯦꯟꯅ ꯄꯤꯕꯤꯔꯒꯗꯤ ꯑꯁꯨꯛꯀꯤ ꯃꯇꯤꯛ ꯅꯨꯡꯉꯥꯏꯒꯅꯤ ꯑꯗꯨꯒ ꯂꯧ ꯎꯕꯁꯤꯡꯅꯁꯨ ꯍꯥꯏꯔꯤꯕ ꯆꯥꯛꯍꯥꯎ ꯑꯁꯦ ꯊꯥꯅꯤꯡꯕꯒꯤ ꯑꯄꯥꯝꯕ ꯂꯩꯔꯛꯀꯅꯤ ꯍꯥꯏꯕꯁꯤ ꯐꯣꯡꯇꯣꯛꯆꯒꯦ